ꯅꯪꯅ ꯑꯅꯧꯕ ꯏꯟꯁꯨꯔꯦꯟꯁꯀꯤ ꯀꯣꯚꯔꯦꯁ ꯇꯧꯅꯤꯡꯕ ꯇꯥꯔꯒꯗꯤ ꯑꯇꯣꯞꯄ ꯃꯌꯥꯝ ꯂꯩꯌꯦ ꯍꯩꯆ ꯗꯤ ꯑꯦꯐ ꯁꯤ ꯍꯥꯏꯕ ꯑꯃ ꯑꯥꯏ ꯁꯤ ꯑꯥꯏ ꯍꯥꯏꯕ ꯑꯃ ꯃꯌꯥꯝ ꯂꯩ ꯑꯗꯨ ꯑꯣꯏꯔꯁꯨ ꯑꯩꯒꯤ ꯋꯥꯈꯜꯗ ꯑꯩꯉꯣꯟꯗ ꯌꯥꯝ ꯀꯥꯅꯕ ꯐꯪꯕ ꯑꯩꯉꯣꯟꯗ ꯌꯥꯝ ꯐꯈꯤꯕ ꯇꯨꯗꯤ ꯅꯥꯚꯤ ꯑꯦꯟ ꯑꯦ ꯚꯤ ꯑꯥꯏ ꯅꯥꯚꯤ ꯍꯥꯏꯔꯤꯕꯁꯤꯗ ꯅꯪ ꯇꯧꯔꯒꯗꯤ ꯍꯦꯟꯅ ꯐꯒꯅꯤ ꯃꯣꯏꯁꯦ ꯍꯣꯁꯄꯤꯇꯥꯜꯗ ꯅꯪ ꯀꯔꯤꯒꯨꯝꯕ ꯅꯥꯕ ꯊꯣꯛꯂꯒꯁꯨ ꯅꯪ ꯀꯣꯚꯔꯦꯖ ꯇꯧꯕꯁꯦ ꯃꯣꯏ ꯐꯨꯜꯗ ꯃꯣꯏ ꯀꯣꯚꯔꯦꯖ ꯇꯧꯕꯅꯤ ꯑꯗꯨꯒ ꯅꯪꯒꯤ ꯍꯥꯟꯅꯒꯤ ꯅꯪꯒꯤ ꯅꯥꯈꯤꯕ ꯂꯩꯔꯒꯁꯨ ꯑꯗꯨ ꯃꯌꯥꯝꯁꯨ ꯌꯦꯡꯕꯒꯤꯁꯨ ꯃꯣꯏ ꯄꯩꯁꯥ ꯂꯧꯔꯣꯏ ꯑꯗꯨꯝ ꯐ꯭ꯔꯤꯗ ꯇꯧꯕꯤꯒꯅꯤ ꯃꯣꯏ ꯑꯗꯨꯝ ꯅꯪꯒꯤ ꯏꯟꯁꯨꯔꯦꯟꯁꯇꯨꯅ ꯃꯣꯏ ꯂꯣꯏꯅ ꯀꯣꯚꯔꯦꯖ ꯇꯧꯕꯤꯒꯅꯤ ꯑꯗꯨꯒ ꯅꯪ ꯀꯔꯤꯒꯨꯝꯕ ꯃꯅꯤꯄꯨꯔꯗ ꯂꯥꯌꯦꯡꯅꯤꯡꯗꯕ ꯇꯥꯔꯁꯨ ꯅꯪ ꯒꯨꯍꯥꯇꯤꯒꯨꯝꯕꯗ ꯆꯠꯅꯤꯡꯕ ꯇꯥꯔꯁꯨ ꯃꯣꯏꯒꯤ ꯏꯌꯥꯔ ꯀꯣꯚꯔꯦꯖ ꯂꯩꯌꯦ ꯑꯗꯨꯅ ꯃꯣꯏꯒꯤ ꯑꯁꯤꯒꯤ ꯅꯥꯚꯤ ꯍꯥꯏꯔꯤꯕꯁꯤ ꯌꯥꯝ ꯐꯩꯌꯦ ꯑꯩꯒꯤ ꯃꯣꯠꯇꯗꯤ ꯅꯪ ꯑꯁꯤꯗ ꯑꯁꯤꯗ ꯇꯧꯋꯣ ꯍꯥꯏꯕꯁꯦ ꯑꯩ ꯍꯥꯏꯅꯤꯡꯉꯦ ꯑꯁꯤꯗꯅ ꯈ꯭ꯋꯥꯏ ꯐꯩ ꯍꯥꯏꯕꯁꯦ ꯑꯩꯅꯗꯤ ꯂꯧꯋꯦ